ꯎꯝ ꯍꯜꯂꯣ ꯕ꯭ꯂꯨ ꯍꯤꯟꯒ ꯕꯁ ꯀꯟꯗꯛꯇꯔꯗꯨ ꯅꯠꯇ꯭ꯔꯣ ꯒꯨꯍꯥꯇꯤ ꯇꯧꯒꯗꯕ ꯏꯝꯐꯥꯜ ꯇꯨ ꯒꯨꯍꯥꯇꯤ ꯌꯧꯒꯗꯕ ꯑꯣ ꯑꯗꯣ ꯑꯩꯒꯤ ꯅꯝꯕꯔꯗꯣ ꯑꯩꯒꯤ ꯁꯤꯠ ꯅꯝꯕꯔꯗꯣ ꯇ꯭ꯋꯦꯟꯇꯤ ꯑꯣꯏꯕꯅꯦꯕ ꯀꯣ ꯑꯗꯣ ꯊꯣꯡꯅꯥꯎ ꯃꯄꯥꯗ ꯄꯤꯕꯤꯌꯣꯕ ꯊꯣꯡꯅꯥꯎ ꯎꯝ

ꯑꯩ ꯈꯔ ꯑꯣꯒꯜꯂꯦꯕ ꯑꯗꯨꯅ ꯁꯤꯠꯇꯣ ꯑꯗꯣ ꯑꯩꯒꯤꯗꯣ ꯊꯣꯡꯅꯥꯎ ꯃꯄꯥꯗ ꯑꯣꯏꯅ ꯄꯤꯕꯤꯌꯣ ꯃꯇꯥꯏ ꯊꯪꯕꯔꯣꯝꯗ ꯑꯩꯁꯤ ꯈꯔ ꯑꯣꯒꯜꯂꯦꯕ ꯑꯩ ꯈꯔ ꯍꯦꯟꯅ ꯄꯩꯁꯥ

ꯎꯝ

ꯍꯣꯏ ꯍꯣꯏ ꯄꯩꯁꯥꯗꯨ ꯈꯔ ꯍꯦꯜꯂꯁꯨ ꯍꯦꯟꯒꯦꯕ ꯊꯣꯡꯅꯥꯎ ꯇꯧꯔꯁꯨ ꯇꯧꯖꯒꯦꯕ ꯊꯣꯡꯅꯥꯎ ꯃꯄꯥꯗꯣ ꯋꯤꯟꯗꯣ ꯃꯄꯥꯗꯣ ꯑꯣꯏꯅ ꯄꯤꯕꯤꯌꯣꯕ ꯑꯩꯗꯨ ꯈꯔ ꯑꯣꯒꯜꯂꯤ ꯖꯔꯅꯤꯗ ꯈꯔ ꯋꯥꯏꯑꯕ

ꯍꯣꯏ ꯍꯣꯏ ꯐꯔꯦ ꯐꯔꯦ ꯌꯥꯝ ꯅꯨꯡꯉꯥꯏꯖꯔꯦ ꯊꯝꯃꯒꯦ ꯊꯝꯃꯒꯦ ꯊꯝꯖꯔꯒꯦ ꯌꯥꯝ ꯅꯨꯡꯉꯥꯏ